ꯍꯜꯂꯣ ꯍꯜꯂꯣ ꯁꯤ ꯃꯦꯃꯒꯤ ꯗꯨꯀꯥꯟ ꯅꯠꯇ꯭ꯔꯣ ꯁꯤ ꯐꯔꯅꯤꯆꯔ ꯇꯧꯕ ꯃꯦꯃꯒꯤ ꯗꯨꯀꯥꯟꯅꯦꯕ ꯑꯗꯣ ꯑꯩꯖꯨ ꯀꯔꯤꯒꯨꯝꯕ ꯑꯝꯇ ꯀꯩꯅꯣ ꯍꯪꯖꯒꯦ ꯇꯧꯕꯅꯦ ꯏꯆꯥ ꯅꯨꯄꯤ ꯑꯃ ꯂꯨꯍꯣꯡꯒꯗꯕ ꯂꯩꯕ ꯑꯗꯨꯒꯤ ꯁꯤꯒꯤ ꯐꯔꯅꯤꯆꯔ ꯑꯥꯏꯇꯦꯝꯁꯤꯡꯁꯤꯗ ꯀꯌꯥꯗꯒꯤꯅ ꯀꯌꯥꯐꯥꯎ ꯄꯤꯕ ꯑꯃ ꯈꯟ ꯀꯌꯥꯕꯣꯛ ꯂꯩꯕꯤꯒꯦ ꯍꯥꯏꯕꯗꯣ ꯑꯝꯇ ꯈꯪꯖꯒꯦ ꯑꯗꯣ ꯆꯥꯎꯔꯥꯛꯅ ꯁꯨꯝ ꯎ ꯃꯈꯜ ꯇꯤꯛ ꯑꯗꯒꯤ ꯂꯩꯍꯥꯎ ꯎꯅꯤꯡꯊꯧꯅ ꯆꯤꯡꯕ ꯁꯨꯒꯨꯝꯕꯁꯤꯡꯁꯤꯗꯅ ꯀꯌꯥꯃꯨꯛ ꯆꯠꯂꯤ ꯍꯥꯏꯕꯗꯣ ꯁꯦꯠꯇ ꯀꯌꯥꯃꯨꯛ ꯂꯩꯔꯤꯒꯦ ꯍꯥꯏꯕꯗꯣ ꯆꯥꯎꯔꯥꯛꯅ ꯍꯥꯏꯐꯦꯠ ꯈꯪꯖꯕ ꯌꯥꯔꯣꯏꯗ꯭ꯔꯣ ꯑꯗꯣ ꯑꯝꯇ ꯍꯥꯏꯕꯤꯔꯛꯑꯣ ꯈ꯭ꯋꯥꯏꯒꯤ ꯀ꯭ꯋꯥꯂꯤꯇꯤ ꯐꯥꯁ ꯀ꯭ꯋꯥꯂꯤꯇꯤꯗ ꯀꯌꯥꯃꯨꯛ ꯑꯣꯏꯒꯗꯒꯦ ꯎꯅꯤꯡꯊꯧꯗꯨꯗ

ꯑꯣ ꯑꯗꯒꯤ ꯇꯤꯛꯀꯨꯝꯕꯗꯤ ꯀꯌꯥꯃꯨꯛ ꯂꯩꯅꯤ ꯁꯦꯠꯇ ꯑꯗꯨꯗꯤ ꯐꯔꯅꯤꯆꯔ ꯍꯥꯎꯁꯇ ꯑꯗꯨꯝ ꯄꯨꯡ ꯀꯌꯥꯗꯒꯤꯅ ꯀꯌꯥꯐꯥꯎ ꯗꯨꯀꯥꯟ ꯊꯣꯡ ꯍꯥꯡꯕꯤꯒꯦ ꯑꯗꯨꯝ ꯂꯥꯛꯆꯒꯦ ꯑꯗꯨꯗꯨꯒ ꯑꯇꯣꯞ ꯑꯇꯣꯞꯄ ꯀꯔꯤ ꯀꯔꯤ ꯑꯥꯏꯇꯦꯝ ꯃꯐꯝꯗꯨꯗ ꯐꯪꯕ ꯌꯥꯕ ꯍꯥꯏꯐꯦꯠ ꯈꯔ ꯁꯝꯂꯞꯅ ꯍꯥꯏꯕꯤꯔꯛꯑꯣ ꯎꯝ ꯑꯗꯨꯗꯤ ꯊꯝꯖꯔꯒꯦ